ꯍꯣꯁꯄꯤꯇꯥꯜ ꯃꯦꯅꯦꯖꯃꯦꯟ ꯃꯇꯥꯡꯗ ꯍꯥꯏꯌꯣ ꯍꯥꯏꯔꯒꯗꯤ ꯑꯩꯈꯣꯏꯅ ꯍꯣꯁꯄꯤꯇꯥꯜꯗ ꯆꯠꯄ ꯃꯇꯝꯗꯨꯗ ꯑꯌꯥꯝꯕꯅ ꯑꯩꯈꯣꯏꯅ ꯂꯩꯇꯕ ꯂꯥꯏꯔꯕ ꯑꯣꯏꯕꯅꯤꯅ ꯒꯣꯔꯃꯦꯟꯒꯤꯗ ꯑꯌꯥꯝꯕ ꯆꯠꯂꯦ ꯑꯩꯈꯣꯏꯅ ꯆꯠꯄ ꯃꯇꯝꯗ ꯑꯩꯈꯣꯏꯒꯤ ꯈꯪꯅ ꯆꯥꯟꯅꯕ

ꯒꯣꯔꯃꯦꯟ ꯍꯣꯁꯄꯤꯇꯥꯜ ꯑꯃꯗ ꯑꯩꯈꯣꯏꯅ ꯆꯠꯄ ꯃꯇꯝꯗ ꯑꯩꯈꯣꯏꯒꯤ ꯈꯪꯅ ꯆꯥꯟꯅꯕ ꯂꯩꯇ꯭ꯔꯕꯗꯤ ꯑꯩꯈꯣꯏꯗꯃꯛꯇ ꯌꯥꯝꯅ ꯑꯋꯥꯕ ꯑꯃꯁꯨꯡ ꯇꯥꯏ ꯐꯖꯅ ꯀꯦꯌꯥꯔ ꯇꯧꯕꯤꯗꯕ ꯋꯥꯍꯩ ꯋꯥꯇꯥꯗ ꯑꯣꯏꯒꯦꯔꯥ ꯑꯩꯈꯣꯏꯅ ꯈꯪꯗꯕ ꯃꯇꯝꯗ ꯑꯩꯈꯣꯏꯅ ꯍꯪꯕ ꯃꯇꯝꯗ ꯃꯣꯏꯒꯤ ꯋꯥꯍꯩꯗꯨꯅ ꯑꯩꯈꯣꯏꯒꯤꯗꯃꯛꯇ ꯍꯦꯟꯅ ꯅꯥꯕ ꯃꯊꯛꯇ ꯍꯦꯟꯅ ꯑꯅꯥꯕꯁꯨ ꯑꯃ ꯐꯥꯎꯋꯤ ꯀꯦꯌꯥꯔ ꯂꯧꯕꯤꯕꯒꯤ ꯍꯥꯏꯔꯒꯗꯤ ꯄ꯭ꯔꯥꯏꯚꯦꯠ ꯍꯣꯁꯄꯤꯇꯥꯜꯅꯗꯤ ꯍꯣꯁꯄꯤꯇꯥꯂꯤꯇꯤꯁꯦ ꯈꯔ ꯑꯅꯥꯕ ꯈꯨꯗꯤꯡꯃꯛ ꯄꯦꯁꯦꯟ ꯈꯨꯗꯤꯡꯃꯛ ꯃꯣꯏꯅ ꯐꯖꯅ ꯀꯦꯌꯥꯔ ꯇꯧꯕꯤ ꯍꯥꯏꯕꯁꯦ ꯍꯥꯏꯅꯤꯡꯉꯤ ꯃꯣꯏ ꯒꯣꯔꯃꯦꯟ ꯍꯣꯁꯄꯤꯇꯥꯜ ꯂꯣꯏꯅꯃꯛ ꯑꯗꯨꯝ ꯇꯧꯋꯤ ꯍꯥꯏꯕ ꯅꯠꯇꯦ ꯑꯗꯨꯕꯨ ꯈꯔ ꯑꯃꯅ ꯇꯧꯕ ꯌꯥꯎꯋꯤ ꯃꯤ ꯈꯔꯗꯤ ꯋꯥꯍꯩ ꯋꯥꯇꯥꯁꯦ ꯌꯥꯝꯅ ꯂꯨꯗꯕ ꯑꯗꯨꯝ ꯏꯁꯇꯥꯐ ꯈꯔꯁꯨ ꯂꯩꯌꯦ ꯑꯗꯨꯕꯨ ꯌꯥꯔꯤꯃꯈꯩꯗꯤ ꯃꯣꯏꯒꯤ ꯑꯩꯈꯣꯏꯕꯨ ꯑꯩꯈꯣꯏꯅ ꯈꯪꯗꯕꯗ ꯑꯩꯈꯣꯏꯅ ꯍꯪꯕꯗ ꯃꯣꯏꯅ ꯋꯥꯍꯩ ꯁꯤꯖꯤꯟꯅꯈꯤꯕ ꯈꯪꯗꯕ ꯃꯈꯩꯁꯦ ꯃꯣꯏꯅ ꯇꯨꯡꯗꯁꯨ ꯐꯖꯅ ꯇꯥꯛꯄꯤꯅꯕ ꯍꯥꯏꯅꯁꯨ ꯒꯣꯔꯃꯦꯟ ꯍꯣꯁꯄꯤꯇꯥꯜ ꯑꯣꯏꯒꯦꯔꯥ ꯄ꯭ꯔꯥꯏꯚꯦꯠ ꯍꯣꯁꯄꯤꯇꯥꯜ ꯑꯣꯏꯒꯦꯔꯥ ꯂꯣꯏꯅꯃꯛꯄꯨ ꯂꯩꯔꯤꯕ ꯏꯁꯇꯥꯐ ꯗꯣꯛꯇꯔ ꯈꯨꯗꯤꯡꯃꯛꯅꯁꯨ ꯃꯦꯅꯦꯖꯃꯦꯟ ꯈꯨꯗꯤꯡꯃꯛꯅ ꯋꯥꯉꯥꯡ ꯁꯉꯥꯡꯗ ꯆꯦꯛꯁꯤꯟꯕꯤꯅꯕ ꯑꯃꯁꯨꯡ ꯂꯨꯅ ꯆꯥꯟꯅ ꯀꯦꯌꯥꯔ ꯍꯣꯁꯄꯤꯇꯥꯂꯤꯇꯤ ꯂꯩꯅꯕꯁꯨ ꯍꯥꯏꯖꯕꯅꯤ